ꯑꯩꯒꯤ ꯃꯐꯝꯁꯤꯗ ꯂꯩꯕ ꯃꯇꯝꯗ ꯍꯧꯗꯣꯛꯄ ꯌꯥꯕ ꯑꯅꯧꯕ ꯀꯔꯕꯥꯔꯁꯤꯡ ꯑꯗꯨꯗꯤ ꯀꯧꯅꯅ ꯁꯥꯕ ꯄꯣꯠꯂꯝꯁꯤꯡ ꯂꯤꯅ ꯁꯥꯕ ꯄꯣꯠꯂꯝꯁꯤꯡ ꯄꯌꯥꯅ ꯁꯥꯕ ꯄꯣꯠꯂꯝꯁꯤꯡ ꯅꯤ ꯀꯔꯤꯒꯤꯅꯣ ꯍꯥꯏꯕ ꯃꯇꯝꯗ ꯍꯥꯏꯔꯤꯕ ꯄꯣꯠꯁꯤꯡ ꯑꯁꯦ ꯌꯥꯝꯅ ꯂꯥꯏꯅ ꯋꯥꯗꯅ ꯑꯃꯁꯨꯡ ꯃꯃꯜ ꯍꯣꯡꯅ ꯐꯪꯏ ꯑꯩ ꯏꯁꯥꯅ ꯀꯥꯔꯕꯔ ꯑꯁꯦ ꯍꯧꯗꯣꯛꯂꯕꯗꯤ ꯀꯧꯅꯒꯤ ꯄꯣꯠ ꯆꯩꯁꯤꯡ ꯁꯝꯅ ꯍꯥꯏꯔꯕꯗ ꯀꯧꯅꯒꯤ ꯕꯦꯒ ꯀꯧꯅꯒꯤ ꯐꯥꯛ ꯀꯧꯅꯒꯤ ꯐꯝꯅꯕ ꯐꯥꯟꯒꯨꯝꯕ ꯁꯥꯕ ꯄꯥꯝꯃꯤ ꯃꯔꯝꯗꯤ ꯄꯣꯠꯁꯤꯡ ꯑꯁꯦ ꯃꯤꯌꯥꯝꯅ ꯄꯥꯝꯅꯕ ꯑꯅꯧꯕ ꯄꯝꯅꯕ ꯑꯅꯧꯕ ꯄꯣꯠꯂꯝ ꯑꯣꯏ ꯑꯗꯨꯅ ꯑꯩ ꯃꯁꯤꯒꯤ ꯀꯔꯕꯥꯔꯁꯤꯗ ꯃꯈꯥ ꯇꯥꯅ ꯇꯧꯕ ꯄꯥꯝꯃꯤ